ꯍꯂꯣ ꯁꯤ ꯀꯦꯕ ꯁꯔꯕꯤꯁꯀꯤꯁꯦ ꯀꯩꯅꯣ ꯄꯨꯡꯁꯦ ꯑꯩꯁꯦ ꯑꯍꯤꯡꯒꯤꯅꯦ ꯐ꯭ꯂꯥꯏꯠ ꯑꯣꯏꯒꯗꯕ ꯑꯗꯣ ꯑꯩ ꯂꯧꯈꯠꯄꯁꯦ ꯐꯔꯛ ꯇꯥꯔꯕ ꯑꯗꯣ ꯑꯍꯤꯡꯗ ꯂꯧꯈꯠꯄ ꯌꯥꯒꯗ꯭ꯔ ꯑꯩ ꯂꯩꯐꯝꯅ ꯋꯥꯡꯈꯩꯗꯒꯤꯅꯦꯕ ꯏꯌꯥꯔꯄꯣꯔꯠꯐꯧ ꯗ꯭ꯔꯣꯞ ꯇꯧꯕꯤꯒꯗꯕ